ꯃꯅꯤꯄꯨꯔ ꯇꯨꯔꯤꯖꯝ ꯆꯥꯎꯈꯠꯍꯟꯒꯦ ꯍꯥꯏꯔꯒꯗꯤ ꯑꯩꯅ ꯑꯩꯒꯤ ꯔꯣꯜ ꯍꯥꯏꯌꯨ ꯍꯥꯏꯔꯒꯗꯤ ꯑꯩꯅ ꯑꯩꯒꯤ ꯏꯃꯥꯟꯅꯕꯁꯤꯡ ꯑꯩ ꯁꯦ ꯑꯇꯣꯞꯄ ꯃꯄꯥꯜ ꯗꯦꯜꯂꯤꯗ ꯇꯝꯃꯛꯑꯦ ꯑꯩ ꯏꯃꯥꯟꯅꯕꯁꯤꯡꯗ ꯑꯩꯅ ꯍꯥꯏꯕꯤꯕ ꯑꯃꯁꯨꯡ ꯐꯦꯁꯕꯨꯛꯀꯨꯝꯕ ꯏꯟꯁꯇꯥꯒ꯭ꯔꯥꯝꯒꯨꯝꯕꯗ ꯑꯩꯅ ꯑꯦꯗꯚꯔꯇꯥꯏꯁ ꯇꯧꯕ ꯃꯅꯤꯄꯨꯔꯗ ꯁꯤ ꯃꯐꯝꯗ ꯑꯦꯛꯖꯥꯝꯄꯜ ꯁꯤꯔꯣꯏ ꯂꯤꯂꯤ ꯂꯩ ꯑꯗꯨ ꯆꯤꯔꯨ ꯋꯥꯇꯔꯐꯣꯜꯁ ꯂꯩ ꯂꯣꯛꯇꯥꯛ ꯂꯦꯛ ꯂꯩ ꯀꯩꯕꯨꯜ ꯂꯝꯖꯥꯎ ꯅꯦꯁꯅꯦꯜ ꯄꯥꯛ ꯂꯩꯕ ꯁꯨꯃꯥꯏꯅ ꯑꯩꯅ ꯑꯦꯗꯚꯔꯇꯥꯏꯁ ꯇꯧꯕ ꯃꯅꯤꯄꯨꯔꯗ ꯀꯣꯏꯕ ꯂꯥꯛꯄꯗ ꯌꯥꯝꯅ ꯅꯨꯡꯉꯥꯏꯕ ꯃꯐꯝꯅꯤꯑꯅ ꯍꯥꯏꯀꯣ ꯃꯁꯤ ꯑꯩꯒꯤ ꯔꯣꯜꯅꯤ ꯑꯗꯨꯒ ꯃꯅꯤꯄꯨꯔꯗ ꯇꯨꯔꯤꯖꯝ ꯏꯟꯗꯁꯇ꯭ꯔꯤꯁꯤ ꯆꯥꯎꯈꯠꯍꯟꯒꯦ ꯍꯥꯏꯔꯒꯗꯤ ꯃꯅꯤꯄꯨꯔ ꯁꯔꯀꯥꯔꯅꯁꯨ ꯇꯨꯔꯤꯖꯝ ꯏꯟꯗꯁꯇ꯭ꯔꯤꯒꯤꯗꯃꯛꯇ ꯄꯩꯁꯥ ꯊꯥꯊꯕ ꯃꯊꯧ ꯇꯥꯏ ꯇꯨꯔꯤꯁ ꯏꯁꯄꯣꯠ ꯑꯣꯏꯔꯤꯕ ꯃꯐꯝ ꯂꯣꯛꯇꯥꯛ ꯂꯦꯛ ꯍꯥꯏꯔꯣ ꯁꯗꯨ ꯆꯤꯔꯨ ꯋꯥꯇꯔꯐꯣꯜ ꯍꯥꯏꯔꯣ ꯃꯐꯝꯗꯨ ꯁꯦꯝꯒꯠꯄ ꯌꯥꯝꯅ ꯂꯝꯕꯤ ꯊꯣꯡ ꯐꯍꯟꯕ ꯁꯨꯃꯥꯏꯅ ꯃꯊꯧ ꯇꯥꯏ ꯃꯅꯤꯄꯨꯔ ꯁꯔꯀꯥꯔꯅ ꯃꯁꯤꯁꯨ ꯂꯧꯈꯠꯍꯟꯅꯤꯡꯉꯤ ꯑꯗꯨꯒ ꯑꯩꯅ ꯃꯅꯤꯄꯨꯔ ꯁꯔꯀꯥꯔꯅ ꯂꯧꯈꯠꯄ ꯌꯥꯕꯁꯤ ꯑꯩꯈꯣꯏ ꯍꯧꯖꯤꯛ ꯃꯤ ꯑꯇꯣꯞꯄ ꯏꯁꯇꯦꯠ ꯅꯠꯇ꯭ꯔꯒ ꯑꯇꯣꯞꯄ ꯑꯥꯎꯠꯁꯥꯏꯠ ꯏꯟꯗꯤꯌꯥꯗꯒꯤ ꯂꯥꯛꯄ ꯃꯤꯁꯤꯡ ꯂꯩꯅꯕꯒꯤꯗꯃꯛꯇ ꯍꯣꯇꯦꯜꯒꯨꯝꯕ ꯁꯦꯝꯕꯤꯕ ꯃꯈꯣꯏꯒꯤ ꯂꯩꯅꯕ